ꯍꯜꯂꯣ ꯁꯤꯁꯤ ꯍꯥꯎꯅ ꯆꯥꯕꯤꯎ ꯍꯥꯏꯕ ꯔꯦꯁꯇ꯭ꯔꯣꯟꯗꯨ ꯅꯠꯇꯕ꯭ꯔꯣ ꯑꯣ ꯑꯗꯣ ꯑꯩ ꯀꯩꯅꯣ ꯑꯗꯨꯒꯤꯗꯣ ꯀꯔꯝꯕ ꯗꯤꯁ ꯀꯔꯝꯕ ꯀꯩꯅꯣ ꯆꯥꯕꯒꯤꯅ ꯕꯦꯁ ꯑꯣꯏꯕꯖꯥꯠꯂ ꯀꯩꯅꯣ ꯂꯟꯁꯒꯤ ꯎꯝ ꯑꯗꯣ ꯃꯦꯅ꯭ꯌꯨꯕꯨꯗꯤ ꯌꯦꯡꯉꯦ ꯑꯗꯣ ꯁ꯭ꯄꯦꯁꯦꯜ ꯇꯨꯗꯦꯁ ꯁ꯭ꯄꯦꯁꯦꯜꯒꯨꯝꯕ ꯊꯥꯕꯗꯣ ꯅꯣꯏꯒꯤ ꯑꯗꯨ ꯁ꯭ꯄꯦꯁꯦꯜ ꯉꯁꯤꯒꯤ ꯁ꯭ꯄꯦꯁꯦꯜꯒꯤ ꯗꯤꯁꯁꯦ ꯀꯔꯝꯕ ꯑꯣꯏꯕꯖꯥꯠꯂꯣ ꯕꯠꯇꯔ ꯆꯤꯛꯀꯟ ꯑꯣ ꯕꯠꯇꯔ ꯑꯗꯨꯒ ꯗꯦꯖꯥꯔꯠꯇꯤ ꯀꯔꯤ ꯂꯥꯛꯀꯗ꯭ꯔꯥ ꯎꯝ ꯎꯝ ꯎꯝ ꯅꯣꯏꯒꯤ ꯁꯤ ꯇꯥꯔ꯭ꯗꯁꯦ ꯑꯁꯤꯁꯦ ꯄꯥꯝꯃꯦ ꯇꯥꯔꯁꯇ ꯎꯝ ꯎꯝ ꯎꯝ ꯍꯣꯏ ꯍꯣꯏ ꯂꯦꯃꯟꯒꯤꯗꯣ ꯇꯧꯕꯤꯌꯣ ꯃꯉꯥ ꯃꯤ ꯃꯉꯥꯒꯤ ꯍꯣꯏ ꯔꯥꯏꯁ ꯀꯣꯝꯕꯣ ꯑꯣꯀꯦ ꯑꯗꯨꯗꯤ ꯕꯠꯇꯔ ꯆꯤꯛꯀꯟꯁꯦ ꯃꯉꯥ ꯃꯉꯥꯗꯤ ꯌꯥꯝꯃꯜꯂꯅꯤ ꯑꯍꯨꯝ ꯑꯣꯏꯅ ꯇꯧꯕꯤꯎ

ꯊꯛꯅꯕ ꯊꯛꯅꯕꯗꯣ ꯃꯣꯛꯇꯦꯜ ꯅꯣꯏꯒꯤ ꯃꯣꯛꯇꯦꯜ ꯍꯣꯏ ꯍꯣꯏ ꯑꯣ ꯕ꯭ꯂꯨ ꯂꯦꯒꯟꯁꯦ ꯑꯩ ꯕ꯭ꯂꯨ ꯂꯦꯒꯟꯗꯣ ꯄꯥꯝꯕꯨꯗꯤ ꯄꯥꯝꯃꯦ ꯑꯗꯨ

ꯑꯗꯨꯗꯤ ꯕ꯭ꯂꯨ ꯂꯦꯒꯟꯗꯣ ꯑꯅꯤ ꯇꯧꯕꯤꯔꯣ ꯑꯗꯨꯒ ꯀꯣꯀꯣꯅꯠ ꯂꯦꯃꯅꯦꯠ ꯀꯣꯀꯣꯅꯠ ꯂꯦꯃꯅꯦꯠ ꯑꯗꯨꯗꯣ ꯑꯍꯨꯝ ꯎꯝ ꯑꯗꯨꯒ ꯂꯩꯒꯗ꯭ꯔꯥ ꯁ꯭ꯄꯔꯥꯛꯀ꯭ꯂꯤꯡ ꯋꯥꯇꯔ ꯂꯩꯒꯗ꯭ꯔꯥ ꯍꯣꯏ ꯑꯗꯨ ꯍꯥꯟꯅ ꯄꯤꯕꯤꯔꯝꯃꯨ ꯑꯅꯤ ꯑꯗꯨꯒ ꯕꯠꯇꯔ ꯆꯤꯛꯀꯟ ꯑꯍꯨꯝ ꯕ꯭ꯂꯨ ꯑꯅꯤ ꯑꯗꯨꯒ ꯀꯣꯀꯣꯅꯠ ꯕ꯭ꯔꯥꯖꯦꯂꯤꯌꯟ ꯂꯦꯃꯅꯦꯠ ꯑꯍꯨꯝ ꯑꯗꯨꯒ ꯍꯣꯏ ꯍꯣꯏ ꯍꯣꯏ ꯍꯣꯏ ꯎꯝ ꯊꯦꯡꯛ ꯌꯨ